ꯊꯧꯕꯥꯜ ꯗꯤꯁꯇ꯭ꯔꯤꯛ ꯑꯁꯤꯗꯤ ꯃꯤꯇꯩ ꯃꯨꯁꯂꯤꯝ ꯄꯨꯟꯅ ꯈꯨꯟꯗꯥꯃꯤꯟꯅꯕ ꯂꯝꯅꯦ ꯑꯗꯨꯅ ꯃꯤꯇꯩ ꯃꯨꯁꯂꯤꯝ ꯄꯨꯟꯅ ꯄꯥꯡꯊꯣꯛꯄ ꯀꯨꯝꯍꯩꯗꯤ ꯂꯩꯇꯦ ꯑꯗꯨꯕꯨ ꯃꯨꯁꯂꯤꯝꯒꯤ ꯑꯣꯏꯅ ꯈꯔ ꯍꯥꯏꯔꯕꯗ ꯏꯗ ꯄꯥꯡꯊꯣꯛꯏ ꯔꯨꯖꯥ ꯇꯧꯋꯤ ꯔꯨꯖꯥ ꯅꯨꯃꯤꯠ ꯀꯨꯟꯊ꯭ꯔꯅꯤ ꯇꯧꯋꯦ ꯑꯗꯨꯒ ꯏꯁꯇꯦꯃꯥ ꯇꯧꯋꯦ ꯑꯗꯨꯒ ꯁꯤꯗ ꯑꯩꯈꯣꯏꯅ ꯏꯁꯇꯦꯃꯥꯗ ꯇꯧꯔꯤꯁꯦ ꯑꯩꯈꯣꯏꯒꯤ ꯃꯅꯤꯄꯨꯔꯁꯤꯗ ꯂꯩꯔꯤꯕ ꯄꯨꯝꯅꯃꯛ ꯑꯃꯨꯛꯇ ꯏꯆꯤꯜ ꯏꯅꯥꯎ ꯄꯨꯝꯅꯃꯛ ꯄꯨꯜꯂꯒ ꯁꯛꯈꯪ ꯃꯥꯏꯈꯪꯅꯕ ꯑꯃꯗꯤ ꯔꯨꯖꯥ ꯍꯥꯏꯁꯤꯅ ꯑꯩꯈꯣꯏꯅ ꯇꯧꯈꯤꯕ ꯐꯠꯇꯕ ꯇꯧꯈꯤꯕ ꯄꯥꯁꯇ ꯑꯔꯥꯟꯕ ꯇꯧꯈꯤꯕ ꯊꯕꯛꯁꯤꯡ ꯑꯗꯨꯕꯨ ꯀꯣꯛꯄꯤꯅꯕ ꯑꯩꯈꯣꯏꯅ ꯑꯜꯂꯥꯗ ꯍꯥꯏꯖꯕ ꯁꯤꯅꯤ ꯑꯗꯨꯒ ꯏꯗ ꯍꯥꯏꯔꯤꯁꯤꯅ ꯑꯃꯨꯛꯀ ꯑꯩꯈꯣꯏꯅ ꯌꯥꯝꯅ ꯐꯦꯝꯂꯤ ꯑꯗꯩ ꯃꯔꯤ ꯃꯇꯥꯁꯤꯡ ꯅꯨꯡꯁꯤꯅꯕ ꯎꯠꯄ ꯁꯤꯒꯨꯝꯕ ꯀꯨꯝꯍꯩ ꯑꯣꯏꯅ ꯄꯥꯡꯊꯣꯛꯅꯩ